ꯀꯣꯕꯤꯠ ꯅꯥꯏꯟꯇꯤꯟ ꯂꯥꯏꯆꯠ ꯑꯁꯦ ꯄ꯭ꯔꯤꯊꯤꯕꯤ ꯃꯁꯥ ꯄꯨꯟꯅ ꯁꯟꯗꯣꯛꯈꯤ ꯑꯁꯨꯛꯀꯤ ꯃꯇꯤꯛ ꯁꯥꯊꯤꯔꯕ ꯂꯥꯏꯅꯥ ꯑꯃ ꯑꯣꯏꯈꯤ ꯍꯥꯏꯔꯤꯕ ꯂꯥꯏꯅꯥ ꯂꯥꯏꯆꯠ ꯑꯁꯦ ꯇꯞꯅ ꯇꯞꯅ ꯁꯨꯝ ꯂꯥꯛꯄꯅ ꯃꯅꯤꯄꯨꯔꯗꯁꯨ ꯌꯧꯔꯛꯈꯤ ꯃꯅꯤꯄꯨꯔꯗ ꯌꯧꯔꯛꯑꯕ ꯃꯇꯨꯡ ꯃꯅꯤꯄꯨꯔꯗ ꯃꯤꯑꯣꯏ ꯈꯔ ꯑꯃ ꯑꯅꯤ ꯁꯨꯝ ꯅꯥꯕ ꯍꯧꯔꯝꯕꯗꯒꯤ ꯃꯊꯪ ꯃꯊꯪ ꯁꯟꯗꯣꯔꯛꯇꯨꯅ ꯍꯣꯁꯄꯤꯇꯥꯟ ꯆꯟꯈꯤꯗꯦ ꯑꯗꯒꯤ ꯃꯈꯣꯏꯕꯨ ꯂꯥꯏꯌꯦꯡꯉꯤꯕ ꯗꯣꯛꯇꯔ ꯃꯈꯩꯁꯨ ꯃꯈꯣꯏꯗꯒꯤ ꯂꯥꯏꯑꯣꯡ ꯑꯁꯤꯅ ꯆꯪꯗꯅ ꯗꯣꯛꯇꯔ ꯈꯔꯁꯨ ꯑꯅꯥꯕ ꯑꯁꯤꯗ ꯁꯔꯨꯛ ꯆꯜꯂꯛꯈꯤ ꯑꯁꯨꯃꯥꯏꯅ ꯂꯥꯁꯇꯗꯤ ꯁꯨꯝ ꯁꯨꯝ ꯋꯥꯔꯛꯄꯗꯒꯤ ꯂꯩꯀꯥꯏꯗ ꯀ꯭ꯂꯄꯇ ꯑꯗꯒꯤ ꯌꯨꯝ ꯌꯨꯝꯗ ꯅꯥꯔꯤꯕ ꯃꯤ ꯃꯈꯩꯁꯤꯡꯁꯦ ꯀ꯭ꯋꯥꯔꯦꯟꯇꯥꯏꯟ ꯇꯧꯔꯒ ꯊꯝꯈꯤ ꯂꯣꯛꯄꯨ ꯈꯨꯔꯕ ꯂꯥꯏꯍꯧꯕꯨ ꯂꯩꯔꯕ ꯑꯣꯏꯔꯝꯕ ꯌꯥꯏ ꯈꯜꯂꯕ ꯄꯣꯖꯤꯇꯤꯕ ꯑꯣꯏꯗ꯭ꯔꯒꯁꯨ ꯑꯣꯏꯔꯝꯕ ꯌꯥꯏ ꯈꯜꯂꯒ ꯃꯈꯣꯏꯕꯨ ꯇꯣꯉꯥꯟꯅ ꯊꯝꯃꯛꯈꯤ ꯑꯁꯨꯃꯥꯏꯅ ꯋꯥꯔꯛꯄ ꯇꯥꯟꯖꯥ ꯑꯁꯤꯗ ꯏꯃꯨꯡ ꯑꯌꯥꯝꯕ ꯆꯥꯅꯤꯉꯥꯏ ꯊꯛꯅꯤꯡꯉꯥꯏ ꯂꯩꯔꯛꯈꯤꯗꯦ ꯂꯩꯀꯥꯏ ꯁꯝꯕꯟ ꯈꯥꯅꯈꯤ ꯌꯨꯝ ꯑꯃꯒ ꯌꯨꯝ ꯑꯃꯒ ꯆꯪꯅꯈꯤꯗꯦ ꯗꯨꯀꯥꯟ ꯂꯝꯕꯤ ꯁꯣꯔꯣꯛ ꯂꯣꯏꯅ ꯊꯤꯡꯈꯤ ꯑꯁꯤꯅ ꯃꯔꯝ ꯑꯣꯏꯔꯒ ꯅꯣꯡꯃꯁꯤꯗ ꯆꯥꯗꯕ ꯌꯥꯗ꯭ꯔꯕ ꯃꯤ ꯈꯨꯗꯤꯡꯃꯛ ꯆꯥꯗꯕ ꯌꯥꯗꯦ ꯍꯥꯏꯗꯨꯅ

ꯆꯥꯅ ꯊꯛꯅꯕ ꯌꯦꯟꯈꯤ ꯑꯁꯨꯃꯥꯏꯅ ꯁꯨꯝ ꯂꯥꯁꯇꯗꯤ ꯑꯅꯥꯕꯁꯤꯅ ꯁꯨꯝ ꯖꯔ ꯖꯔ ꯍꯦꯟꯒꯠꯂꯛꯄꯗꯒꯤ ꯃꯤ ꯑꯃꯠꯇ ꯂꯥꯛꯅꯕ ꯇꯟꯅꯕꯗꯒꯤ ꯆꯥꯗꯕꯗꯤ ꯌꯥꯗꯦ ꯈꯟꯗꯨꯅ ꯃꯤꯄꯨꯝ ꯈꯨꯗꯤꯡꯃꯛ ꯃꯥ ꯃꯥꯒꯤ ꯊꯣꯛꯅꯔꯛꯄꯗꯒꯤ ꯑꯅꯥꯕꯁꯦ ꯑꯁꯨꯛꯀꯤ ꯃꯇꯤꯛ ꯌꯥꯝꯅ ꯍꯦꯟꯒꯠꯈꯤ ꯑꯗꯨꯗꯒꯤꯗꯤ ꯂꯥꯁꯇ ꯌꯨꯝꯗ ꯑꯣꯏꯅ ꯌꯨꯝ ꯌꯨꯝ ꯌꯨꯝꯗ ꯀꯣꯔꯦꯟꯇꯥꯏꯟ ꯇꯧꯅꯈꯤ ꯑꯃꯁꯨꯡ ꯑꯩ ꯏꯁꯥꯒꯤ ꯌꯨꯝꯗꯁꯨ ꯄꯣꯖꯤꯇꯤꯕꯃꯛ ꯑꯣꯏꯕꯗꯤ ꯊꯦꯡꯅꯈꯤꯗ꯭ꯔꯒꯁꯨ ꯑꯉꯥꯡ ꯈꯔ ꯂꯣꯛ ꯂꯥꯏꯍꯧ ꯇꯧꯔꯛꯄꯗꯒꯤ ꯍꯥꯏꯔꯤꯕ ꯑꯉꯥꯡꯁꯤꯡꯗꯣ ꯀꯥꯗ ꯊꯝꯃꯤ ꯇꯣꯏꯂꯦꯠ ꯇꯣꯉꯥꯟꯍꯜꯂꯤ ꯑꯁꯨꯝꯍꯥꯏꯅ ꯅꯥꯔꯤꯕ ꯃꯈꯣꯏꯅꯁꯨ ꯑꯁꯨꯛꯀꯤ ꯃꯇꯤꯛ ꯄꯦꯟꯈꯤꯗꯦ ꯂꯩꯍꯧꯔꯤꯕ ꯅꯥꯍꯧꯗꯕ ꯑꯩꯈꯣꯏꯅꯁꯨ ꯑꯁꯨꯛꯀꯤ ꯃꯇꯤꯛ ꯋꯥꯈꯤ ꯑꯁꯨꯝꯅ ꯀꯣꯕꯤꯠ ꯅꯥꯏꯟꯇꯤꯟꯁꯦ ꯑꯋꯥꯕ ꯀꯌꯥ ꯊꯦꯡꯅꯈꯤ